ꯑꯥ ꯍꯜꯂꯣ ꯑꯥ ꯍꯥꯏꯕꯨꯌꯨ ꯑꯣ ꯃꯥꯅꯦ ꯑꯣ ꯒꯦꯜꯖꯥꯡ ꯔꯤꯖꯣꯠꯁꯦ ꯅꯣꯏꯅ ꯀꯔꯤꯒꯨꯝꯕ ꯋꯥꯟ ꯗꯦꯒꯤ ꯂꯦꯛꯀꯦ ꯍꯥꯏꯔꯒꯅ ꯋꯥꯟ ꯊꯥꯎꯖꯟꯒꯨꯝꯕ ꯑꯣꯏꯒꯅꯤ ꯑꯗꯨꯒ ꯏꯟꯇꯔ ꯏꯟꯇꯔ ꯄ꯭ꯔꯁꯟꯒꯤꯅ ꯋꯥꯟ ꯍꯟꯗ꯭ꯔꯦꯀꯨꯝꯕ ꯑꯣꯏꯒꯅꯤꯀꯣ ꯑꯗꯨꯒ ꯋꯤꯍꯤꯀꯜ ꯄꯥꯔꯛꯀꯤꯅ ꯐꯤꯞꯇꯤꯒꯨꯝꯕ ꯑꯣꯏꯔꯛꯀꯅꯤ ꯂꯩꯑꯦ ꯂꯩꯑꯦ ꯋꯥꯟ ꯗꯦꯒꯤ ꯂꯦꯛꯀꯅꯤ ꯍꯥꯏꯔꯒꯗꯤ ꯔꯨꯝꯒꯨꯝꯕꯁꯨ ꯂꯣꯏꯅ ꯂꯩꯔꯛꯀꯅꯤ ꯑꯗꯨꯝ ꯂꯣꯏꯅ ꯁꯨꯅ ꯐꯪꯉꯛꯀꯅꯤꯑꯦ ꯎꯝ ꯎꯝ ꯑꯣ ꯆꯥꯕ ꯊꯛꯄꯒꯤꯁꯨ ꯂꯣꯏꯅ ꯐꯪꯖꯒꯅꯤ ꯃꯤ ꯃꯔꯤ ꯃꯉꯥ ꯂꯩꯕꯒꯤꯁꯨ ꯔꯨꯝꯁꯨ ꯂꯣꯏꯅ ꯂꯩꯖꯒꯅꯤ ꯂꯣꯏꯅ ꯑꯩꯈꯣꯏꯗ ꯂꯣꯏꯅ ꯑꯦꯕꯥꯏꯂꯦꯕꯜ ꯑꯗꯨꯝ ꯑꯣꯏꯒꯅꯤ ꯂꯣꯏꯅ ꯐꯪꯒꯅꯤ ꯑꯗꯨꯝ ꯑ ꯃꯣꯔꯅꯤꯡ ꯑꯗꯨꯝ ꯃꯣꯔꯅꯤꯡꯒꯤ ꯄꯨꯡ ꯇꯔꯥꯗꯒꯤ ꯅꯨꯃꯤꯗꯥꯡ ꯄꯨꯡ ꯃꯉꯥ ꯐꯥꯎꯕ ꯑꯗꯨꯝ ꯇꯤꯀꯦꯠ ꯑꯦꯕꯥꯏꯂꯦꯕꯜ ꯑꯗꯨꯝ ꯑꯣꯏꯕꯤꯒꯅꯤꯀꯣ ꯑꯣ ꯑꯗꯨꯝ ꯑꯗꯨꯝ ꯂꯣꯏꯅ ꯑꯗꯨꯝ ꯍꯥꯡꯉꯦ ꯁꯟꯗꯦꯁꯨ ꯁꯟꯗꯦꯗꯨꯁꯨ ꯑꯗꯨꯝ ꯁꯟꯗꯦ ꯑꯗꯨ ꯑꯗꯥ ꯂꯩꯇꯦ ꯄꯨꯂꯞ ꯑꯗꯨꯝ ꯑꯦꯕ꯭ꯔꯤꯗꯦ ꯑꯗꯨꯝ ꯍꯥꯡꯏ ꯑꯣ ꯍꯣꯏ ꯂꯥꯛꯄꯤꯌꯨ ꯑꯣ ꯑꯣ ꯊꯦꯡꯀꯤꯎ ꯑꯣ ꯑꯣ ꯑꯣ